ꯍꯦꯜꯂꯣ ꯁꯥꯔ ꯒꯨꯠ ꯏꯚꯤꯅꯤꯡ ꯁꯥꯔ ꯑꯩ ꯆꯨꯔꯆꯥꯟꯄꯨꯔ ꯆꯤꯜꯗ꯭ꯔꯦꯟ ꯄꯥꯔꯛ ꯍꯥꯏꯌꯔ ꯁꯦꯀꯦꯟꯗꯔꯤꯒꯤ ꯁꯥꯠꯇ꯭ꯔꯅꯦ ꯁꯥꯔ ꯁꯥꯔ ꯑꯩ ꯀꯩꯅꯣꯝꯇ ꯍꯪꯖꯔꯛꯀꯦꯗꯅꯅꯦ ꯁꯥꯔ ꯍꯟꯗꯛꯀꯤ ꯏꯁꯀꯥꯔꯁꯟ ꯑꯁꯤ ꯆꯠꯀꯗꯕꯁꯤ ꯀꯃꯥꯏ ꯀꯃꯥꯏ ꯇꯧꯕꯅꯣ ꯀꯂꯦꯛꯁꯟ ꯀꯌꯥ ꯀꯌꯥ ꯈꯥꯏꯕꯅꯣ ꯑꯗꯨ ꯁꯥꯔꯗ ꯍꯪꯉꯛꯀꯦꯅ ꯑꯗꯨꯒꯤꯅꯤꯗ ꯑꯩꯈꯣꯏ ꯃꯤ ꯍꯨꯝꯐꯨꯃꯨꯛ ꯆꯠꯀꯦꯅ ꯈꯜꯂꯤꯌꯦ ꯁꯥꯔ ꯑꯩꯈꯣꯏ ꯃꯌꯥꯝꯅ ꯍꯥꯏꯅꯕꯁꯦ ꯕꯁꯇ ꯑꯣꯏꯅ ꯆꯠꯂꯁꯦ ꯍꯟꯗꯛꯀꯤꯁꯦꯅ ꯍꯥꯏꯔꯤ ꯑꯣ ꯁꯥꯔ ꯕꯁ ꯑꯅꯤ ꯇꯧꯁꯦ ꯍꯥꯏꯔꯤꯕ ꯁꯥꯔ ꯄꯩꯁꯥꯁꯤ ꯑꯩꯈꯣꯏ ꯆꯥꯡ ꯈꯤꯇꯪ ꯍꯦꯜꯍꯜꯂꯒ ꯃꯐꯝꯗꯨꯗ ꯄꯤꯛꯅꯤꯛ ꯑꯣꯏꯅ ꯃꯐꯝꯗꯨꯗ ꯊꯣꯡꯉꯨꯁꯦꯅ ꯍꯥꯏꯅꯔꯤ ꯁꯥꯔ ꯑꯗꯨ ꯄꯩꯁꯥꯗꯨ ꯎꯝ ꯈꯪꯗꯦ ꯁꯥꯔ ꯁꯥꯔꯅ ꯐꯕꯗꯨ ꯑꯗꯨꯒꯤꯅꯦ ꯁꯥꯔꯗ ꯐꯣꯟ ꯇꯧꯔꯛꯏꯁꯦ

ꯁꯥꯔ ꯁꯨꯇꯤ ꯂꯩꯕꯗꯤ ꯁꯟꯗꯦꯗꯗꯤ ꯃꯌꯥꯝ ꯂꯣꯏꯅ ꯄꯣꯊꯥꯅꯕꯅꯤꯅ ꯃꯌꯥꯝꯅ ꯃꯟꯗꯦꯗ ꯇꯧꯁꯤ ꯍꯥꯏꯔꯤꯌꯦ ꯁꯥꯔ ꯑꯗꯨ ꯁꯨꯃꯥꯏ ꯇꯧꯔꯁꯦ ꯁꯠꯇꯔꯗꯦꯗ ꯏꯁꯀꯥꯔꯁꯟꯗꯣ ꯆꯠꯊꯣꯛꯎꯔꯒ ꯁꯟꯗꯦꯗ ꯄꯣꯊꯥꯅꯕ ꯁꯠꯇꯔꯗꯦꯗ ꯁꯤꯜꯂꯁꯦ ꯁꯥꯔ

ꯁꯥꯔ ꯑꯩꯈꯣꯏ ꯂꯣꯛꯇꯥꯛ ꯆꯠꯅꯤꯡꯉꯦ ꯂꯣꯛꯇꯥꯛ ꯀꯪꯂꯥ ꯈꯣꯡꯖꯣꯝ ꯁꯥꯔ ꯂꯩꯔꯤꯕ ꯃꯅꯤꯄꯨꯔꯒꯤ ꯃꯐꯝ ꯆꯠꯄ ꯌꯥꯕ ꯑꯩꯈꯣꯏꯒꯤ ꯈꯔ ꯈꯜꯂꯤ ꯑꯩꯈꯣꯏ ꯃꯌꯥꯝꯅ ꯎꯝ ꯁꯥꯔ ꯑꯗꯨꯕꯨꯗꯤ ꯎꯝ ꯍꯣꯏ ꯁꯥꯔ ꯑꯗꯨꯗꯨ ꯁꯥꯔ

ꯎꯝ ꯎꯝ ꯎꯝ

ꯎꯝ ꯑꯍꯣꯏ ꯁꯥꯔ ꯍꯣꯏ ꯁꯥꯔ ꯐꯅꯤ ꯁꯥꯔ ꯈꯣꯏꯅ ꯐꯅꯤ ꯍꯥꯏꯕꯗꯣ ꯁꯥꯔ ꯑꯗꯨꯃꯥꯏ ꯁꯤꯜꯂꯁꯦ ꯎꯝ ꯁꯥꯔ ꯑꯗꯨꯗꯤ ꯊꯝꯃꯒꯦ ꯎꯝ